ꯍꯂꯣ

ꯍꯣꯏ ꯍꯥꯡꯏ ꯍꯧꯖꯤꯛꯇꯤ ꯍꯥꯡꯕꯨꯗꯤ ꯍꯥꯡꯏ ꯑꯗꯣ ꯄꯣꯠ ꯆꯩꯗꯤ ꯌꯥꯝ ꯇꯥꯡꯏ ꯑꯣ ꯍꯧꯖꯤꯛꯇꯤ ꯕ꯭ꯂꯥꯡꯀꯦꯠ ꯀꯩꯀꯥꯁꯤ ꯃꯃꯜ ꯌꯥꯝꯅ ꯋꯥꯡꯉꯦ ꯃꯃꯜ ꯃꯃꯜ ꯌꯥꯝꯅ ꯋꯥꯡꯏ ꯑꯗꯣ ꯗꯥꯏꯔꯦꯛ ꯆꯞ ꯆꯥꯕꯤꯗꯤ ꯈꯪꯗ꯭ꯔꯦ ꯑꯗꯣ ꯎꯝ ꯃꯃꯜꯁꯤ ꯑꯗꯨꯝ ꯋꯥꯡꯕꯅꯤ ꯍꯧꯖꯤꯛꯇꯤ ꯄꯣꯠꯁꯦ ꯌꯥꯝ ꯇꯥꯡꯕꯅꯦꯕ ꯍꯧꯖꯤꯛꯇꯤ ꯍꯧꯖꯤꯛ ꯄꯣꯠ ꯆꯩ ꯑꯍꯣꯡꯕ ꯍꯥꯏꯁꯤ ꯍꯧꯖꯤꯛ ꯍꯧꯖꯤꯛ ꯃꯇꯝꯗ ꯊꯣꯛꯏꯕ ꯈꯣꯠꯂꯤꯕꯁꯤꯡꯁꯦ ꯁꯤ ꯅꯠꯇꯅ ꯁꯨꯝ ꯌꯣꯡꯆꯥꯛꯀꯨꯝꯕ ꯀꯩꯒꯨꯝꯕ ꯂꯩꯗꯅ ꯑꯥ ꯁꯨꯝꯕꯁꯤꯁꯨ ꯌꯥꯝ ꯃꯔꯥꯡ ꯀꯥꯏꯅ ꯐꯪꯕꯅꯤ ꯌꯣꯡꯆꯥꯛꯁꯦ ꯃꯃꯜꯁꯦ ꯃꯥꯒꯤ ꯃꯥꯒꯤ ꯁꯣꯔꯤ ꯁꯣꯔꯤ ꯂꯩꯗꯅ ꯑꯥ ꯑꯗꯨꯝꯕꯗ ꯆꯠꯂꯦ ꯌꯣꯡꯆꯥꯛꯁꯦ ꯀꯌꯥꯝ ꯂꯧꯕꯤꯗꯣꯏꯅꯣ ꯍꯣꯏ ꯂꯩꯇꯦꯌꯦ ꯑꯗꯨꯗꯤ ꯑꯦꯅꯤ ꯃꯇꯝꯗ ꯑꯗꯨꯝ ꯍꯥꯡꯒꯅꯤ ꯆꯪꯉꯛꯄꯗ ꯑꯗꯨꯝ ꯌꯥꯒꯅꯤꯕ ꯑꯗꯨꯝꯕꯗꯤ ꯀꯔꯤꯝꯇ ꯂꯩꯇꯦ ꯌꯣꯡꯆꯥꯛ ꯅꯠꯇꯕ ꯑꯇꯣꯞꯄ ꯌꯥꯝ ꯐꯪꯏ ꯃꯣꯔꯦꯗ ꯆꯥꯅ ꯊꯛꯅꯕ ꯉꯥ ꯀꯩꯀꯥꯁꯤ ꯌꯥꯝ ꯐꯪꯏ ꯉꯥ ꯃꯈꯜ ꯃꯈꯥ ꯀꯌꯥꯁꯨ ꯐꯪꯏ ꯑꯗꯨꯒ ꯄꯣꯠ ꯑꯍꯣꯡ ꯑꯍꯣꯡꯕꯁꯨ ꯌꯥꯝ ꯂꯩ ꯑꯩꯈꯣꯏ ꯄꯣꯠꯁꯤꯡꯁꯦ ꯗꯔꯖꯟꯗ ꯂꯧꯔꯀꯥꯟꯗꯅ ꯌꯥꯝ ꯍꯦꯟꯅ ꯇꯣꯡꯕꯗꯤ ꯑꯩꯈꯣꯏꯗ ꯑꯣꯏꯌꯦ ꯑꯂꯩꯕ ꯃꯤꯗꯅ ꯍꯧꯖꯤꯛ ꯐꯪꯏꯁꯦ ꯉꯥ ꯉꯥꯁꯤꯡꯁꯨ ꯐꯪꯒꯅꯤ ꯑꯗꯨꯒ ꯕ꯭ꯂꯥꯡꯀꯦꯠ ꯑꯗꯨꯝ ꯑꯩꯈꯣꯏ ꯃꯥꯏꯊ ꯀꯩꯀꯥꯁꯨ ꯐꯪꯉꯅꯤ ꯀꯣꯜ ꯂꯤꯛ ꯌꯣꯡꯆꯥꯛ ꯁꯤꯁꯤꯡꯁꯦ ꯌꯥꯝ ꯐꯪꯒꯅꯤ ꯍꯧꯖꯤꯛ ꯃꯇꯝꯁꯤ ꯐꯪꯉꯦ ꯐꯪꯉꯦ ꯑꯗꯨꯝꯕꯗꯨꯁꯨ ꯌꯥꯝ ꯐꯪꯉꯦ ꯑꯗꯣ ꯏꯅꯥꯎꯅ ꯂꯥꯛꯑꯀꯥꯟꯗ ꯈꯔ ꯐꯖꯅ ꯊꯦꯡꯅꯔꯒ ꯈꯪꯉꯁꯤ ꯌꯦꯡꯃꯤꯟꯅꯔꯁꯤ ꯍꯣꯏ ꯍꯣꯏ ꯍꯥꯏꯖꯔꯛꯑꯒꯦ ꯇꯧꯔꯛꯑꯣ ꯃꯔꯛꯇ ꯍꯣ ꯍꯣꯏ